ꯃꯤ ꯑꯃ ꯑꯣꯏꯔꯒ ꯃꯤ ꯃꯁꯥꯃꯛꯀꯤ ꯀꯜꯆꯔ ꯑꯟꯗꯔꯏꯁꯇꯦꯟ ꯇꯧꯕ ꯍꯥꯏꯕꯁꯦ ꯃꯤ ꯑꯃꯒꯤ ꯇꯧꯗꯕ ꯌꯥꯗꯕ ꯊꯕꯛ ꯑꯃꯅꯤ ꯍꯥꯏꯕꯗꯤ ꯃꯍꯥꯛꯀꯤ ꯀꯜꯆꯔ ꯗ꯭ꯔꯦꯁ ꯑꯣꯏꯔꯣ ꯏꯁꯩ ꯑꯣꯏꯔꯣ ꯖꯒꯣꯏ ꯑꯣꯏꯔꯣ ꯂꯣꯏꯅꯃꯛ ꯃꯤ ꯑꯃꯒꯤ ꯑꯩꯅ ꯑꯩꯒꯤ ꯀꯜꯆꯔ ꯈꯪꯕꯒꯨꯝꯅ ꯃꯤ ꯑꯃ ꯅ ꯃꯥꯒꯤ ꯀꯜꯆꯔ ꯈꯪꯗ꯭ꯔꯗꯤ ꯃꯥꯁꯦ ꯌꯥꯝꯅ ꯍꯟꯊꯕ ꯃꯤꯅꯦ ꯍꯥꯏꯅ ꯃꯤꯅꯁꯨ ꯎꯒꯅꯤ ꯑꯗꯨꯒ ꯃꯤ ꯑꯃ ꯑꯣꯏꯔꯒ ꯃꯥꯒꯤ ꯀꯜꯆꯔꯁꯦ ꯃꯁꯥꯅ ꯃꯈꯜ ꯁꯨꯅ ꯃꯤ ꯑꯃꯅ ꯈꯪꯕ ꯃꯊꯧ ꯌꯥꯝꯅ ꯇꯥꯏ ꯍꯥꯏꯕꯗꯤ ꯀꯜꯆꯔ ꯍꯥꯏꯕꯁꯦ ꯑꯩꯒꯤ ꯍꯧꯔꯛꯐꯝꯅꯦ ꯑꯗꯨꯒ ꯑꯩꯒꯤ ꯇꯧꯗꯕ ꯌꯥꯗꯕ ꯑꯦꯅꯤ ꯅꯪ ꯅꯣꯏꯒꯤ ꯑꯩꯈꯣꯏꯒꯤ ꯈꯨꯟꯗ ꯑꯣꯏꯔꯣ ꯀꯜꯆꯔ ꯀꯜꯆꯔ ꯍꯥꯏꯕꯁꯦ ꯑꯃ ꯐꯪꯁꯟ ꯑꯃ ꯑꯣꯏꯔꯣ ꯑꯃ ꯑꯣꯏꯔꯣ ꯁꯣꯏꯗꯅ ꯌꯥꯎꯕ ꯇꯥꯕꯅꯦ ꯗ꯭ꯔꯦꯁꯇ ꯑꯣꯏꯔꯣ ꯑꯗꯨꯒ ꯅꯣꯏꯒꯤ ꯖꯒꯣꯏꯗ ꯑꯣꯏꯔꯣ ꯑꯗꯨꯒ ꯏꯁꯩꯗ ꯑꯣꯏꯔꯣ ꯀꯜꯆꯔ ꯍꯥꯏꯕꯁꯦ ꯊꯕꯛ ꯑꯃꯕꯨ ꯄꯥꯡꯊꯣꯛꯑꯕ ꯈꯨꯟꯒꯤ ꯑꯣꯏꯅ ꯊꯕꯛ ꯑꯃꯕꯨ ꯄꯥꯡꯊꯣꯛꯑꯕ ꯀꯜꯆꯔ ꯍꯥꯏꯕꯁꯦ ꯑꯗꯨꯨꯝ ꯁꯣꯏꯗꯅ ꯌꯥꯎꯒꯗꯕ ꯄꯣꯠ ꯑꯃꯅꯦ ꯍꯥꯏꯕꯗꯤ ꯀꯜꯆꯔ ꯍꯥꯏꯕꯁꯦ ꯅꯪꯒꯤ ꯀꯜꯆꯔꯁꯦ ꯅꯪꯒꯤ ꯅꯪ ꯅꯁꯥꯅ ꯑꯟꯗꯔꯏꯁꯇꯦꯟ ꯇꯧꯗꯕ ꯌꯥꯔꯣꯏ ꯑꯗꯨꯒ ꯑꯩꯒꯤ ꯀꯜꯆꯔꯅ ꯁꯤꯅꯦ ꯑꯗꯨꯒ ꯑꯩꯒꯤ ꯅꯤꯌꯣꯝ ꯁꯤꯅ ꯁꯤꯅꯦ ꯑꯩꯅ ꯁꯤ ꯇꯧꯔ ꯀꯥꯟꯗ ꯁꯤ ꯇꯧꯔꯛꯀꯅꯤ ꯑꯗꯨꯒ ꯊꯥꯏꯅꯒꯤ ꯃꯤ ꯁꯤꯅ ꯀꯔꯤ ꯄ꯭ꯔꯦꯛꯇꯤꯁ ꯇꯧꯔꯝꯒꯦ ꯀꯔꯤ ꯇꯧꯔꯝꯒꯦ ꯑꯗꯨꯒ ꯏꯄꯥ ꯏꯄꯨꯁꯤꯡꯅ ꯀꯔꯤ ꯑꯩꯈꯣꯏꯒꯤ ꯀꯜꯆꯔꯁꯦ ꯁꯨꯃꯥꯏꯅ ꯇꯧ ꯍꯥꯏꯅ ꯀꯔꯤ ꯊꯝꯕꯤꯔꯝꯒꯦ ꯍꯥꯏꯕꯗꯣ ꯃꯤ ꯑꯃ ꯑꯣꯏꯔꯒ ꯑꯩꯈꯣꯏꯒꯤ ꯀꯜꯆꯔ ꯍꯥꯏꯕꯁꯦ ꯃꯤ ꯑꯃꯅ ꯁꯣꯏꯗꯅ ꯈꯪꯐꯝ ꯊꯣꯛꯄꯅꯤ ꯈꯪꯗꯕ ꯈꯪꯗꯕ ꯌꯥꯗꯕ ꯀꯜꯆꯔ ꯑꯃꯅꯦ ꯍꯥꯏꯕꯗꯤ ꯑꯩꯅ ꯑꯩꯒꯤ ꯀꯜꯆꯔ ꯈꯪꯗ꯭ꯔꯗꯤ ꯃꯤ ꯑꯩꯒꯤ ꯀꯜꯆꯔ ꯈꯪꯗꯕ ꯑꯩꯒꯤ ꯀꯜꯆꯔꯒꯤ ꯃꯤ ꯅꯠꯇꯕꯁꯤꯡꯅ ꯑꯩꯉꯣꯟꯗ ꯑꯩꯒꯤ ꯀꯜꯆꯔꯒꯤ ꯃꯔꯝꯗ ꯍꯡꯂꯛꯑꯣ ꯑꯗꯨꯗ ꯑꯩꯅ ꯃꯤ ꯃꯤꯒꯤ ꯒ꯭ꯌꯥꯟ ꯇꯥꯅꯕ ꯐꯖꯅ ꯍꯥꯏꯕꯤꯍꯧꯗ꯭ꯔꯗꯤ ꯃꯤꯅꯁꯨ ꯑꯩꯉꯣꯟꯗ ꯀꯔꯤ ꯈꯟꯒꯅꯤ ꯑꯗꯨꯒ ꯀꯜꯆꯔꯒꯤ ꯃꯇꯥꯡꯁꯤ ꯂꯥꯛꯑꯗꯤ ꯍꯥꯏꯕꯗꯤ ꯌꯥꯝꯅ ꯑꯩꯈꯣꯏꯅ ꯃꯤꯇꯤꯡ ꯑꯃ ꯆꯠꯄ ꯑꯃ ꯑꯃ ꯆꯠꯄ ꯑꯣꯏꯔꯣ ꯑꯩꯈꯣꯏꯒꯤ ꯀꯜꯆꯔꯁꯦ ꯑꯗꯨꯝ ꯂꯣꯏꯅꯔꯒ ꯑꯩꯈꯣꯏꯒꯤ ꯏꯁꯥꯗ ꯂꯣꯏꯅꯔꯒ ꯑꯩꯈꯣꯏ ꯏꯁꯥꯗ ꯑꯗꯨꯒ ꯑꯩꯈꯣꯏꯒꯤ ꯀꯣꯛꯇ ꯑꯗꯨꯒ ꯑꯩꯈꯣꯏꯒꯤ ꯊꯃꯣꯏꯗ ꯑꯗꯨꯝ ꯂꯣꯏꯅꯔꯒ ꯆꯠ ꯀꯗꯧꯕꯅꯦ ꯃꯤ ꯑꯃ ꯑꯣꯏꯔꯗꯤ ꯑꯩꯒꯤ ꯀꯜꯆꯔ ꯍꯨꯟꯗꯣꯛꯑꯝꯕ ꯌꯥꯔꯣꯏ ꯑꯗꯨꯒ ꯑꯩꯒꯤ ꯀꯜꯆꯔ ꯈꯪꯗꯕꯤꯗ ꯃꯤꯒꯤ ꯀꯜꯆꯔ ꯈꯪꯒꯦ ꯍꯥꯏꯕꯁꯨ ꯌꯥꯔꯣꯏ ꯑꯩꯒꯤ ꯀꯜꯆꯔꯁꯦ ꯍꯥꯟꯅ ꯑꯩꯅ ꯈꯪꯕ ꯃꯊꯧ ꯇꯥꯏ ꯑꯗꯨꯒ ꯑꯗꯨꯒꯤ ꯃꯇꯨꯡꯗ ꯃꯤꯒꯤꯗꯨ ꯀꯃꯥꯏꯅ ꯇꯧꯒꯦ ꯅꯣꯏꯒꯤꯅ ꯀꯃꯥꯏꯅ ꯇꯧꯒꯦ ꯍꯥꯏꯕꯗꯣ ꯃꯊꯪ ꯃꯊꯪ ꯊꯤꯗꯣꯛꯂꯒ ꯃꯤꯒꯤꯁꯨ ꯈꯪꯕꯒꯤ ꯃꯊꯧ ꯇꯥꯏ ꯍꯥꯏꯕꯗꯤ ꯃꯤꯒꯤꯁꯨ ꯈꯪꯗꯕ ꯌꯥꯗꯦ ꯍꯥꯏꯕꯗꯤ ꯑꯩꯈꯣꯏꯅ ꯃꯤꯑꯣꯟꯗ ꯋꯥ ꯑꯃ ꯍꯥꯏꯔꯨꯕ ꯑꯣꯏꯔꯣ ꯃꯤꯒꯤ ꯀꯜꯆꯔꯒꯤ ꯋꯥꯡꯃꯗ ꯑꯣꯏꯔꯝꯃꯗꯤ ꯑꯩꯁꯦ ꯃꯤꯅ ꯅꯣꯛꯄꯤꯒꯗꯣꯔꯦ ꯅꯨꯡꯉꯥꯏ ꯅꯨꯡꯉꯥꯏꯔꯣꯏꯗꯧꯔꯤꯕꯅꯤ ꯍꯥꯏꯕꯗꯤ ꯃꯤꯒꯤꯁꯨ ꯈꯔ ꯈꯔ ꯈꯔ ꯈꯪꯗ꯭ꯔꯗꯤ ꯑꯩꯒꯤ ꯈꯛꯇ ꯈꯪꯒꯗꯤ ꯃꯤꯒꯤꯁꯨ ꯈꯪꯗ꯭ꯔꯗꯤ ꯍꯥꯏꯕꯗꯤ ꯃꯤꯡꯑꯣꯟꯗ ꯑꯩꯅ ꯋꯥ ꯉꯥꯡꯕ ꯀꯥꯟꯗ ꯊꯕꯛ ꯑꯃ ꯇꯧꯊꯣꯛꯂꯨꯕ ꯀꯥꯟꯗ ꯃꯤꯒꯤ ꯀꯜꯆꯔꯒꯤ ꯋꯥꯡꯃꯗ ꯑꯣꯏꯔꯗꯤ ꯑꯩꯁꯦ ꯃꯤꯅꯥ ꯈꯤꯔꯣꯏꯗꯕꯅꯦ ꯑꯗꯨꯒ ꯃꯤꯅꯁꯨ ꯑꯩꯒꯤꯁꯨ ꯍꯪꯉꯂꯛꯄ ꯃꯇꯝꯗ ꯑꯩꯒꯤ ꯏꯁꯥꯒꯤ ꯀꯜꯆꯔ ꯐꯥꯎꯕ ꯈꯪꯉꯂꯝꯗ꯭ꯔꯗꯤ ꯑꯩꯅ ꯑꯩꯈꯣꯏꯒꯤꯗꯤ ꯁꯤꯅꯦ ꯁꯤꯅꯦ ꯍꯥꯏꯅꯁꯨ ꯍꯥꯏꯕ ꯉꯝꯃꯣꯏ ꯑꯗꯨꯒ ꯃꯣꯏꯅꯁꯨ ꯑꯩꯉꯣꯟꯗ ꯃꯁꯥꯒꯤ ꯀꯜꯆꯔ ꯐꯥꯎꯕ ꯈꯪꯗꯕꯤ ꯍꯥꯏꯅ ꯁꯣꯏꯗꯅ ꯑꯃꯨꯛ ꯃꯣꯏꯅꯁꯨ ꯑꯩꯉꯣꯟꯗ ꯅꯣꯛꯄꯤꯔꯛꯄꯒꯤ ꯃꯇꯥꯡꯁꯨ ꯂꯥꯛꯀꯅꯤ